ꯃꯦꯜ ꯅ꯭ꯌꯨꯇ꯭ꯔꯤꯁꯟ ꯋꯥꯠꯄꯅ ꯂꯥꯏꯅꯥ ꯃꯌꯥꯝ ꯑꯃ ꯁꯟꯗꯣꯛꯏ ꯄ꯭ꯔꯣꯇꯤꯟ ꯀꯥꯔꯕꯣꯟꯍꯥꯏꯗ꯭ꯔꯦꯠ ꯚꯤꯇꯥꯃꯤꯟ ꯃꯤꯅꯦꯔꯦꯜꯁꯤꯡꯅ ꯆꯤꯡꯕ ꯅꯣꯡꯃꯒꯤ ꯁꯤꯖꯤꯟꯅꯕ ꯈ꯭ꯋꯥꯏꯗꯒꯤ ꯗꯔꯀꯥꯔ ꯑꯣꯏ ꯂꯥꯏꯅꯥꯁꯤꯡ ꯑꯗꯨ ꯑꯣꯅꯤꯡꯕ ꯆꯥꯅꯤꯡ ꯊꯛꯅꯤꯡꯗꯕ ꯄꯣꯛꯄ ꯌꯥꯝ ꯇꯣꯏꯅ ꯊꯣꯛꯍꯜꯂꯤ ꯑꯩꯈꯣꯏ ꯃꯤꯑꯣꯏꯕꯗ ꯏꯁꯤꯡ ꯅꯨꯡꯁꯤꯠ ꯐꯠꯇꯕꯗꯒꯤ ꯂꯥꯏꯅꯥ ꯃꯌꯥꯝ ꯑꯃ ꯄꯣꯛꯍꯜꯂꯤ ꯀꯥꯆꯤꯟ ꯀꯣꯏꯌꯥꯗ ꯂꯩꯕ ꯏꯁꯤꯡꯁꯤꯡ ꯂꯨꯅ ꯅꯥꯟꯅ ꯂꯩꯕ ꯃꯊꯧ ꯇꯥꯏ ꯈꯣꯡꯕꯥꯟ ꯂꯨꯛꯄꯥꯟꯁꯤꯡꯗ ꯇꯣꯏꯅ ꯁꯦꯡꯗꯣꯛꯄ ꯃꯊꯧ ꯇꯥꯏ ꯑꯔꯨꯕ ꯏꯁꯤꯡ ꯂꯨꯝꯂꯒ ꯊꯛꯂꯒ ꯐꯤꯜꯇꯔ ꯐꯖꯅ ꯇꯧꯔꯒ ꯊꯛꯄꯅ ꯏꯁꯥꯗ ꯈ꯭ꯋꯥꯏꯗꯒꯤ ꯃꯆꯤ ꯑꯣꯏꯔꯒ ꯏꯁꯥꯗ ꯀꯥꯟꯅꯍꯜꯂꯤ